ꯉꯁꯤꯒꯤ ꯃꯣꯕꯥꯏꯜ ꯄ꯭ꯔꯗꯛꯁꯤ ꯌꯥꯝ ꯀꯥꯟꯅꯩ ꯌꯥꯝ ꯐꯩ ꯑꯩ ꯃꯃꯥꯡ ꯊꯥ ꯑꯃ ꯊꯥ ꯑꯃ ꯈꯔ ꯍꯦꯜꯂꯦ ꯂꯧꯕ ꯑꯗꯨ ꯁꯤꯖꯤꯟꯅꯕꯗ ꯌꯥꯝꯅ ꯁ꯭ꯃꯨꯠ ꯑꯣꯏ ꯕꯦꯇ꯭ꯔꯤ ꯐꯪꯁꯟꯁꯤꯁꯨ ꯌꯥꯝꯅ ꯂꯣꯡ ꯂꯥꯁꯇꯤꯡ ꯑꯣꯏ ꯑꯗꯨꯒ ꯀꯔꯤ ꯃꯥꯒꯤ ꯀꯦꯃꯦꯔꯥꯁꯤꯁꯨ ꯌꯥꯝꯅ ꯁꯦꯡꯉꯦ ꯑꯗꯨꯒ ꯅꯨꯃꯤꯗꯥꯡꯗ ꯃꯩ ꯀꯩꯀꯥ ꯃꯨꯠꯈꯤꯕ ꯃꯇꯝꯗꯁꯨ ꯐ꯭ꯂꯥꯁꯇꯣ ꯊꯥꯟꯕ ꯃꯇꯝꯗ ꯌꯥꯝ ꯐꯖꯅ ꯉꯥꯜꯂꯦ ꯑꯗꯨꯒ ꯆꯥꯔꯖꯤꯡ ꯇꯧꯕꯗꯁꯨ ꯆꯥꯔꯖ ꯇꯧꯕꯗꯁꯨ ꯌꯥꯝ ꯊꯨꯅ ꯀꯥꯏ ꯁꯤ ꯌꯥꯝꯅ ꯐꯩ ꯑꯩꯅ ꯁꯤꯒꯤ ꯄ꯭ꯔꯗꯛꯁꯤ